ꯍꯦꯜꯂꯣ ꯍꯣꯏ ꯃꯥꯅꯦ ꯑꯥ ꯀꯩꯂꯩꯕꯤꯔꯒꯦ ꯍꯥꯏꯕꯤꯌꯨꯅꯦ ꯍꯣꯏ ꯂꯣꯏꯅ ꯐꯪꯕꯤꯒꯅꯤꯌꯦ ꯑꯣ ꯍꯣꯏ ꯑꯗꯨ ꯑꯌꯥꯝꯕ ꯂꯣꯏ ꯂꯩ ꯂꯩ ꯂꯩꯒꯅꯤꯕꯀꯣ ꯑꯥ ꯇꯤꯜꯍꯧ ꯇꯤꯜꯍꯧꯁꯨ ꯂꯩ ꯆꯅꯝꯁꯨ ꯂꯩ ꯑꯗꯨ ꯑꯌꯥꯝꯕꯅꯗꯤ ꯍꯥꯟꯅ ꯂꯩꯔꯝꯕ ꯃꯃꯟꯗꯨꯒꯗꯤ ꯈꯦꯠꯅꯔꯦ ꯍꯟꯗꯛ ꯕ꯭ꯂꯣꯛꯈꯦꯗꯀꯨꯝꯕ ꯑꯗꯣ ꯏꯁꯇꯣꯔꯗ ꯂꯥꯛꯑꯒ ꯑꯗꯨꯝ ꯍꯥꯏꯅꯕꯤꯔꯒ ꯃꯃꯜ ꯑꯄꯥꯝ ꯄꯥꯝꯗ ꯌꯦꯡꯅꯔꯒ ꯑꯗꯨꯝ ꯍꯥꯏꯅꯔꯁꯦ ꯑꯗꯨꯗ ꯑꯣꯏꯅ ꯂꯧꯅꯔꯁꯦ ꯍꯣꯏ